ꯃꯣꯔꯦꯒꯤ ꯀꯦꯞ ꯁꯥꯔꯚꯤꯁ ꯑꯣꯏꯕꯤꯔꯕ꯭ꯔꯥ ꯒꯥꯔꯤ ꯑꯃ ꯕꯨꯛ ꯇꯧꯒꯦ ꯇꯧꯕꯅꯤ ꯑꯩ ꯑꯦꯌꯥꯔꯄꯣꯔꯠ ꯆꯠꯀꯗꯕꯅꯦ ꯍꯌꯦꯡ ꯑꯌꯨꯛꯀꯤ ꯐ꯭ꯂꯥꯏꯠꯅꯤ ꯑꯍꯤꯡꯗꯒꯤ ꯆꯠꯀꯗꯕꯅꯦ ꯑꯩꯈꯣꯏꯗꯤ ꯑꯦꯌꯥꯔꯄꯣꯔꯠꯇꯒꯤ ꯂꯝꯁꯨ ꯂꯥꯞꯄꯅ ꯂꯩꯕꯅ ꯈꯔ ꯉꯟꯅ ꯑꯍꯤꯡꯗ ꯆꯠꯀꯗꯕꯅꯦ ꯑꯍꯤꯡꯒꯤ ꯄꯨꯡ ꯑꯍꯨꯝ ꯑꯗꯨꯋꯥꯏꯗ ꯆꯠꯇ꯭ꯔꯗꯤ ꯅꯪꯉꯣꯏ ꯂꯝꯕꯤ ꯁꯥꯡꯕꯅꯤꯅ ꯄꯨꯡ ꯇꯔꯨꯛꯀꯤ ꯐ꯭ꯂꯥꯏꯠꯅꯦ ꯑꯗꯨꯅ ꯁꯣꯏꯗꯅꯕ ꯈꯔ ꯇꯧꯕꯤꯔꯣ ꯀꯟꯐꯥꯔꯝ ꯑꯣꯏꯔꯦ ꯍꯥꯏꯅ ꯂꯧꯖꯔꯒꯦ ꯀꯣ